ꯍꯜꯂꯣ ꯑꯧ ꯃꯥꯅꯦ ꯀꯔꯤ ꯀꯔꯤ ꯀꯣꯟ ꯌꯦꯡꯕꯤꯒꯗꯕꯅꯣ ꯑꯧ ꯒꯤꯂꯥꯁꯀ ꯄꯨꯈꯝ ꯒꯁꯨ ꯂꯩꯌꯦ ꯃꯈꯜ ꯃꯈꯜ ꯑꯗꯨ ꯅꯠꯇꯕ ꯑꯇꯣꯞꯄ ꯑꯥꯏꯇꯦꯝ ꯃꯌꯥꯝ ꯑꯃꯁꯨ ꯂꯩꯌꯦ ꯒꯤꯂꯥꯁꯁꯤꯅ ꯑꯩꯈꯣꯏꯒꯤ ꯑꯃ ꯑꯄꯤꯛꯄ ꯑꯣꯏꯅ ꯂꯧꯒꯦ ꯍꯥꯏꯔꯒꯅ ꯒꯤꯂꯥꯁ ꯑꯃꯗ ꯂꯨꯄꯥ ꯆꯥꯝꯃ ꯆꯥꯝꯃꯨꯛ ꯆꯤꯡꯉꯦ ꯄꯨꯈꯝꯁꯤꯅ ꯂꯨꯄꯥ ꯆꯥꯃꯌꯥꯡꯈꯩ ꯆꯥꯃꯌꯥꯡꯈꯩꯃꯨꯛ ꯆꯤꯡꯉꯦ ꯄꯤꯁ ꯑꯃꯃꯝꯗ ꯑꯗꯨ ꯀꯌꯥꯝ ꯂꯧꯕꯤꯒꯗꯕꯅꯣ ꯗꯔꯖꯟꯗ ꯑꯣꯏꯔꯛꯑꯒꯗꯤ ꯃꯥꯒꯤ ꯃꯃꯜꯗꯣ ꯄꯥꯊꯣꯛꯑꯒ ꯑꯗꯨꯝ ꯌꯥꯔꯅꯤ ꯗꯔꯖꯟꯗ ꯑꯣꯏꯔꯒꯅ ꯒꯤꯂꯥꯁ ꯆꯥꯝꯃꯗ ꯂꯨꯄꯥ ꯂꯤꯁꯤꯡ ꯑꯃ ꯂꯩꯔꯛꯑꯅꯤ ꯒꯤꯂꯥꯁ ꯀꯩꯅꯣ ꯁꯣꯔꯤ ꯒꯤꯂꯥꯁ ꯇꯔꯥꯅꯤꯊꯣꯏꯗ ꯂꯨꯄꯥ ꯂꯤꯁꯤꯡ ꯑꯃꯒ ꯀꯨꯟ ꯂꯩꯔꯛꯑꯅꯤ ꯄꯨꯈꯝꯗ ꯑꯣꯏꯔꯒꯅ ꯂꯤꯁꯤꯡ ꯑꯃꯒ ꯆꯥꯃꯉꯥ ꯑꯗꯨꯃꯥꯏꯅ ꯂꯩꯔꯛꯑꯅꯤ ꯄ꯭ꯔꯥꯏꯁ ꯃꯥꯟꯅꯗꯦ ꯄꯨꯈꯝꯁꯤꯅ ꯑꯃꯨꯛ ꯃꯃꯜ ꯍꯦꯜꯂꯦ ꯂꯨꯄꯥ ꯆꯥꯝꯃ ꯌꯥꯡꯈꯩ ꯑꯣꯏꯌꯦ ꯒꯤꯂꯥꯁꯁꯤꯅ ꯂꯨꯄꯥ ꯆꯥꯝꯃꯈꯛ ꯑꯣꯏꯌꯦ ꯇꯦꯡꯀꯣꯠꯁꯤꯅ ꯑꯩꯈꯣꯏꯒꯤ ꯕꯥꯎꯜ ꯑꯣꯏꯕ ꯈꯔ ꯆꯥꯎꯈꯠꯄ ꯁꯤꯜꯕꯔ ꯑꯣꯏꯔꯒꯁꯨ ꯀꯩꯅꯣ ꯇꯧꯕ ꯂꯥꯌꯦ ꯑꯗꯒꯤ ꯈꯔ ꯄꯤꯛꯊꯕꯗꯁꯨ ꯂꯩꯌꯦ ꯈꯔ ꯄꯤꯛꯊꯕꯁꯤꯅ ꯑꯩꯈꯣꯏ ꯂꯨꯄꯥ ꯌꯥꯡꯈꯩ ꯌꯥꯡꯈꯩꯃꯨꯛꯀꯤ ꯆꯥꯡꯗ ꯂꯩꯌꯦ ꯑꯗꯒꯤꯗꯤ ꯈꯔ ꯆꯥꯎꯈꯠꯄ ꯕꯥꯎꯜ ꯑꯣꯏꯕꯁꯤꯅ ꯆꯥꯝ ꯆꯥꯝꯃꯨꯛꯀꯤ ꯆꯥꯡꯗ ꯂꯩꯌꯦ ꯃꯦꯗꯤꯌꯝ ꯁꯥꯏꯁ ꯑꯣꯏꯔꯒꯗꯤ ꯑꯩꯈꯣꯏꯒꯤ ꯄꯨꯈꯝꯖꯦ ꯑꯗꯨꯝ ꯍꯧꯖꯤꯛꯀꯤ ꯃꯃꯜ ꯂꯨꯄꯥ ꯆꯥꯝꯃ ꯌꯥꯡꯈꯩꯗꯨꯗꯒꯤ ꯂꯨꯄꯥ ꯇꯔꯥ ꯀꯨꯟ ꯇꯥꯊꯔꯒ ꯑꯩꯈꯣꯏ ꯂꯨꯄꯥ ꯆꯥꯝꯃꯒ ꯀꯨꯟ ꯀꯨꯟꯊ꯭ꯔꯥ ꯑꯗꯨꯃꯥꯏꯅ ꯌꯣꯟꯖꯩꯌꯦ ꯑꯥꯎ ꯒꯤꯂꯥꯁꯁꯤꯅ ꯗꯔꯖꯟ ꯑꯅꯤ ꯑꯣ ꯑꯗꯨ ꯂꯧꯕꯤꯒꯗꯕ ꯑꯣꯏꯔꯒꯗꯤ ꯑꯩꯈꯣꯏ ꯁꯣꯝꯗ ꯃꯃꯜꯗꯣ ꯀꯔꯃꯥꯏꯅ ꯇꯧꯕꯅꯣ ꯄꯥꯔꯀꯥꯟꯗ ꯌꯦꯡꯉꯁꯦ ꯄꯨꯡꯁꯦ ꯑꯩꯈꯣꯏ ꯍꯥꯡꯖꯕꯁꯦ ꯁꯟꯗꯦ ꯅꯨꯃꯤꯠꯀꯨꯝꯕꯗꯤ ꯑꯩꯈꯣꯏꯁꯦ ꯌꯥꯝ ꯀꯟꯅ ꯊꯣꯡ ꯍꯥꯡꯕ ꯈꯣꯠꯄ ꯇꯧꯖꯗꯦ ꯑꯗꯨꯀꯥꯟꯗ ꯁꯟꯗꯦ ꯅꯠꯇꯕ ꯑꯇꯣꯞꯄ ꯃꯇꯝꯁꯤꯡꯗꯗꯤ ꯑꯩꯈꯣꯏ ꯄꯨꯡ ꯃꯥꯄꯟꯗꯒꯤꯅ ꯄꯨꯡ ꯃꯉꯥ ꯇꯔꯨꯛ ꯐꯥꯎꯕꯗꯤ ꯍꯥꯡꯖꯩ ꯑꯥꯎ ꯄꯨꯡ ꯃꯥꯄꯟꯗꯤ ꯉꯟꯃꯜꯂꯦ ꯄꯨꯡ ꯃꯥꯄꯟ ꯃꯈꯥꯏ ꯑꯗꯨꯋꯥꯏꯗ ꯂꯥꯛꯄꯤꯔꯣ ꯍꯥꯏꯕꯗꯤ ꯊꯣꯡꯗꯣ ꯍꯥꯡꯉꯤ ꯈꯪꯉꯒ ꯃꯥꯄꯟꯗꯃꯛꯇꯤ ꯑꯩꯈꯣꯏꯁꯨ ꯑꯊꯨꯕ ꯑꯣꯏꯃꯟꯕꯅꯤꯅ ꯈꯤꯇꯪ ꯉꯥꯏꯍꯥꯛ ꯆꯣꯟꯊꯔꯛꯄ ꯈꯣꯠꯊꯔꯛꯄ ꯇꯝꯕ ꯉꯝꯗꯦ ꯍꯣꯏ ꯗꯨꯀꯥꯟꯁꯦ ꯄꯨꯡ ꯃꯥꯄꯟ ꯃꯈꯥꯏ ꯑꯗꯨꯋꯥꯏꯗꯒꯤ ꯌꯥꯏꯌꯦ ꯖꯤꯄꯦꯒꯨꯝꯕꯗ ꯀꯥꯞꯄꯒꯁꯨ ꯑꯗꯨꯝ ꯑꯩꯈꯣꯏ ꯁꯣꯝꯅ ꯖꯤꯄꯦꯗ ꯀꯥꯞꯄꯤꯔꯁꯨ ꯌꯥꯏ ꯀꯦꯁ ꯑꯣꯏꯅ ꯄꯥꯏꯕꯤꯔꯛꯑꯁꯨ ꯌꯥꯏꯌꯦ ꯑꯗꯨꯝ ꯄꯨꯕꯤꯔꯛꯑꯀꯥꯟꯗ ꯑꯗꯣꯝꯒꯤ ꯑꯄꯥꯝꯕ ꯒꯤꯂꯥꯁꯄꯨ ꯂꯧꯒꯦꯔꯥ ꯇꯦꯡꯀꯣꯠꯄꯨ ꯂꯧꯒꯦꯔꯥ ꯄꯨꯈꯝꯕꯨ ꯂꯧꯒꯦꯔꯥ ꯑꯄꯥꯝꯕ ꯃꯈꯩ ꯑꯗꯨꯝ ꯂꯣꯏꯅ ꯂꯧꯕ ꯌꯥꯅꯤ ꯑꯩꯈꯣꯏ ꯗꯨꯀꯥꯟꯗꯒꯤ ꯄꯩꯁꯥꯁꯦ ꯄꯨꯈꯝ ꯒꯤꯂꯥꯁꯇꯣ ꯒꯤꯂꯥꯁ ꯗꯔꯖꯟ ꯑꯅꯤ ꯒꯤꯂꯥꯁ ꯗꯔꯖꯟ ꯑꯅꯤ ꯑꯣꯏꯔꯒꯗꯤ ꯂꯤꯁꯤꯡ ꯑꯅꯤꯒ ꯂꯤꯁꯤꯡ ꯑꯅꯤꯒ ꯆꯥꯃ꯭ꯔꯤ ꯂꯩꯔꯛꯑꯅꯤ ꯑꯗꯨꯗꯒꯤ ꯄꯨꯈꯝꯖꯤꯅ ꯃꯦꯗꯤꯌꯝꯒ ꯑꯆꯧꯕꯒꯁꯤꯅꯦ ꯑꯆꯧꯕꯗꯅ ꯑꯍꯨꯝ ꯂꯧꯔꯒꯦꯕ ꯑꯗꯣ ꯄ꯭ꯔꯥꯏꯖꯁꯦ ꯍꯥꯏꯐꯦꯠꯇ ꯉꯥꯏꯍꯥꯛꯇ ꯄꯥꯏꯕꯤꯌꯨ ꯍꯥꯏꯐꯦꯠꯇ ꯍꯣꯠꯆꯔꯛꯀꯦꯀꯣ ꯑꯗꯨꯗꯤ ꯀꯩꯅꯣꯁꯤꯅ ꯑꯩꯈꯣꯏꯒꯤ ꯃꯦꯗꯤꯌꯝꯁꯤꯅ ꯑꯃ ꯂꯧꯒꯦ ꯍꯥꯏꯕ ꯑꯗꯨꯗꯤ ꯑꯃꯁꯤꯅ ꯑꯩꯈꯣꯏꯅ ꯋꯥꯟ ꯊꯥꯔꯇꯤ ꯁꯥꯕꯁꯦ ꯋꯥꯟ ꯇ꯭ꯋꯦꯟꯇꯤꯐꯥꯎꯕ ꯁꯥꯖꯔꯒꯦꯀꯣ ꯋꯥꯟ ꯇ꯭ꯋꯦꯟꯇꯤꯁꯦ ꯑꯃ ꯑꯣꯏꯔꯒꯗꯤ ꯑꯩꯈꯣꯏꯒꯤ ꯗꯔꯖꯟ ꯑꯃ ꯑꯣꯏꯔꯛꯑꯒꯗꯤ ꯗꯔꯖꯟ ꯑꯃ ꯑꯣꯏꯕ ꯇꯥꯔꯒꯗꯤ ꯀꯣ ꯆꯥꯝꯃꯒ ꯀꯩꯅꯣ ꯑꯣꯏꯔꯛꯀꯗꯣꯏꯕ ꯂꯤꯁꯤꯡ ꯑꯃꯒ ꯆꯍꯨꯝ ꯑꯣꯏꯔꯛꯀꯗꯣꯏꯕ ꯑꯗꯒꯤꯗꯤ ꯑꯆꯧꯕꯗꯅ ꯆꯥꯝꯃ ꯌꯥꯡꯈꯩ ꯍꯥꯏꯕꯅꯤꯅ ꯗꯔꯖꯟ ꯑꯍꯨꯝ ꯍꯥꯏꯔꯒꯗꯤ ꯂꯨꯄꯥ ꯂꯤꯁꯤꯡ ꯑꯍꯨꯝ ꯂꯤꯁꯤꯡ ꯃꯔꯤꯒ ꯆꯥꯃꯉꯥ ꯂꯥꯛꯑꯅꯤ ꯇꯦꯡꯀꯣꯠꯇꯣ ꯇꯦꯡꯀꯣꯠ ꯌꯥꯡꯈꯩ ꯌꯥꯡꯈꯩꯁꯤꯅ ꯗꯔꯖꯟ ꯑꯅꯤ ꯍꯥꯏꯕꯅꯦꯕꯀꯣ ꯑꯗꯣ ꯑꯣꯏꯕ ꯇꯥꯔꯒꯗꯤ ꯌꯥꯡꯈꯩꯒꯤ ꯗꯔꯖꯟ ꯑꯅꯤ ꯑꯣꯏꯕ ꯇꯥꯔꯒꯗꯤ ꯂꯨꯄꯥ ꯂꯤꯁꯤꯡ ꯑꯃꯃꯨꯛꯀꯤ ꯆꯥꯡꯗ ꯂꯥꯛꯑꯅꯤ ꯑꯗꯣ ꯑꯩꯈꯣꯏ ꯀꯣꯟꯁꯦ ꯃꯌꯥꯝ ꯂꯧꯕꯤꯒꯗꯧꯔꯕꯅꯤꯅꯀꯣ ꯑꯩꯈꯣꯏ ꯃꯃꯜ ꯑꯗꯨꯝ ꯈꯔ ꯇꯥꯊꯣꯛ ꯇꯥꯁꯤꯟ ꯇꯧꯔꯁꯨ ꯑꯗꯨꯝ ꯌꯥꯒꯅꯤꯌꯦ ꯑꯩꯈꯣꯏ ꯍꯥꯏꯕꯗꯤ ꯑꯩꯈꯣꯏꯅ ꯄꯤꯔꯤꯕ ꯃꯃꯜꯁꯤꯗ ꯑꯩꯈꯣꯏ ꯄꯨꯂꯞ ꯂꯧꯖꯔꯣꯏꯌꯦ ꯍꯥꯏꯕꯗꯤ ꯃꯌꯥꯝ ꯂꯧꯔꯛꯄꯅꯤꯅꯀꯣ ꯄꯤꯁ ꯑꯃꯅꯤꯈꯛꯇꯪ ꯂꯧꯈꯤꯕ ꯑꯣꯏꯔꯒꯗꯤ ꯑꯩꯈꯣꯏ ꯃꯥꯒꯤ ꯐꯤꯛꯁ ꯔꯦꯠꯁꯤꯗ ꯁꯨꯝ ꯂꯧꯒꯅꯤ ꯑꯗꯨꯒ ꯄꯤꯁ ꯑꯃ ꯑꯅꯤ ꯂꯧꯕ ꯅꯠꯇꯕꯅꯤꯅ ꯃꯌꯥꯝ ꯁꯥꯔꯅ ꯃꯌꯥꯝ ꯂꯧꯕꯤꯔꯕꯅꯤꯅ ꯑꯩꯈꯣꯏ ꯄꯣꯠꯁꯦ ꯃꯃꯜ ꯑꯗꯨꯝ ꯈꯔ ꯇꯥꯊꯣꯛ ꯇꯥꯁꯤꯟ ꯂꯥꯛꯀꯅꯤ ꯍꯌꯦꯡ ꯑꯗꯣ ꯍꯌꯦꯡ ꯑꯩꯈꯣꯏꯒꯤ ꯗꯨꯀꯥꯟꯗꯒꯤ ꯄꯣꯠꯁꯦ ꯂꯧꯕ ꯂꯥꯛꯄ ꯃꯇꯝꯗꯣ ꯑꯗꯩꯗ ꯑꯗꯨꯝ ꯑꯩꯈꯣꯏ ꯁꯥꯔꯅ ꯖꯤꯄꯦꯗ ꯍꯥꯟꯅ ꯀꯥꯞꯄꯤꯔꯒꯅ ꯑꯗꯨꯝ ꯐꯔꯦ ꯐꯕꯕꯨꯗꯤ ꯑꯗꯣ ꯍꯌꯦꯡ ꯂꯥꯛꯑꯀꯥꯟꯗ ꯁꯨꯝ ꯈꯟꯅꯕꯅ ꯐꯔꯦ ꯋꯥꯁꯦ ꯍꯥꯏꯕꯗꯤ ꯖꯤꯄꯦꯗ ꯀꯥꯞꯄꯒꯁꯨ ꯗꯨꯀꯥꯟꯗ ꯁꯨꯝ ꯂꯥꯛꯑꯒ ꯀꯥꯞꯄꯤꯌꯨ ꯍꯥꯏꯕꯀꯣ ꯅꯠꯇ꯭ꯔꯒꯗꯤ ꯃꯥꯒꯤ ꯑꯩꯈꯣꯏꯅ ꯍꯌꯦꯡ ꯃꯃꯜꯁꯦ ꯈꯤꯇꯪ ꯇꯥꯊꯔꯛꯄ ꯇꯥꯔꯒꯗꯤ ꯑꯃꯨꯛ ꯑꯃꯨꯛ ꯑꯩꯈꯣꯏꯅ ꯃꯃꯜꯁꯦ ꯈꯤꯇꯪ ꯇꯥꯊꯔꯛꯄ ꯇꯥꯔꯒꯗꯤ ꯑꯃꯨꯛ ꯖꯤꯄꯦꯗ ꯍꯥꯟꯅ ꯀꯥꯞꯊꯣꯛꯈ꯭ꯔꯒꯗꯤ ꯄꯩꯁꯥꯗꯤ ꯅꯨꯡꯉꯥꯏꯔꯣꯏꯌꯦꯕ ꯍꯟꯗꯣꯛ ꯍꯟꯖꯤꯟ ꯑꯗꯨꯗꯤ ꯑꯣ ꯌꯥꯔꯦ ꯌꯥꯔꯦ